ꯑꯄꯤꯛꯄ ꯃꯐꯝꯗ ꯀꯔꯝꯅ ꯂꯩꯀꯣꯜ ꯁꯦꯝꯒꯅꯤ ꯍꯥꯏꯔꯗꯤ ꯑꯗꯨꯒꯤ ꯃꯐꯝ ꯁꯤꯗ ꯐꯖꯅ ꯐꯦꯟꯁꯤꯁꯦ ꯍꯥꯞꯀꯅꯤ ꯑꯗꯨꯒ ꯂꯩꯕꯥꯛꯁꯦ ꯐꯖꯅ ꯈꯣꯠꯂꯒ ꯑꯗꯨꯒꯤ ꯃꯊꯛꯇꯒꯤ ꯍꯥꯔ ꯍꯥꯞꯀꯅꯤ ꯍꯥꯔ ꯍꯥꯏꯕꯁꯤꯗꯤ ꯀꯦꯃꯤꯀꯦꯜ ꯌꯥꯎꯕꯒꯤ ꯍꯥꯔ ꯅꯠꯇꯦ ꯑꯗꯨꯕꯨ ꯍꯧꯖꯤꯛ ꯁꯟꯊꯤꯒꯨꯝꯕ ꯑꯣꯛꯊꯤꯒꯨꯝꯕ ꯑꯗꯨꯒꯨꯝꯕ ꯍꯞꯆꯤꯜꯂꯒ ꯐꯖꯅ ꯇꯣꯏꯍꯜꯂꯒ ꯅꯥꯄꯤ ꯑꯃ ꯊꯥꯔꯦ ꯍꯥꯏꯔꯒ ꯅꯥꯄꯤ ꯑꯗꯨꯒꯤ ꯃꯇꯝꯗꯨ ꯆꯥꯕ ꯂꯣꯏꯔꯦ ꯍꯥꯏꯔꯒ ꯑꯃꯨꯛꯀ ꯑꯅꯧꯕ

ꯃꯔꯨ ꯑꯃ ꯍꯥꯞꯄ ꯑꯗꯨꯃꯥꯏꯅ ꯑꯩꯈꯣꯏꯁꯦ ꯏꯁꯃꯣꯜ ꯏꯁꯄꯦꯁ ꯒꯥꯔꯗꯦꯟꯅꯤꯡ ꯇꯧꯔꯒꯦ ꯍꯥꯏꯔꯗꯤ ꯑꯗꯨꯃꯥꯏꯅ ꯇꯧꯒꯅꯤ